ꯑꯩꯈꯣꯏꯒꯤ ꯈꯨꯡꯒꯪꯒꯤ ꯑꯣꯏꯅ ꯍꯞꯇꯥ ꯑꯃꯒꯤ ꯃꯅꯨꯡꯗ ꯋꯥꯟ ꯗꯦ ꯃꯥꯔꯀꯦꯠ ꯍꯥꯏꯅ ꯄꯥꯡꯊꯣꯛꯏ ꯑꯩꯈꯣꯏ ꯈꯨꯡꯒꯪꯗ ꯂꯩꯔꯤꯕ ꯃꯤꯌꯥꯝ ꯄꯨꯝꯅꯃꯛꯇ ꯌꯥꯝꯅ ꯍꯣꯡꯅ ꯐꯪꯍꯜꯂꯤ ꯁꯝꯅ ꯍꯥꯏꯔꯕꯗ ꯆꯥꯝꯃꯒꯤ ꯃꯅꯨꯡꯗ ꯇꯦꯟ ꯄꯔꯁꯦꯟ ꯇ꯭ꯋꯦꯟꯇꯤ ꯄꯔꯁꯦꯟ ꯇꯥꯔꯒ ꯃꯤꯌꯥꯝꯁꯤꯡꯗ ꯄꯤꯕ ꯉꯝꯃꯤ ꯃꯥꯔꯀꯦꯠ ꯑꯗꯨꯗ ꯐꯪꯕ ꯄꯣꯠ ꯆꯩꯁꯤꯡ ꯈꯔ ꯄꯜꯂꯕꯗ ꯑꯜꯂꯨ ꯍꯋꯥꯏ ꯆꯦꯡ ꯆꯥꯛ ꯉꯥ ꯊꯨꯝ ꯊꯥꯎ ꯐꯤꯔꯣꯜ ꯄꯨꯝꯅꯃꯛ ꯑꯌꯥꯝꯕꯅ ꯐꯪꯉꯤ ꯃꯐꯝ ꯑꯗꯨꯗ ꯄꯣꯠ ꯂꯩꯕ ꯂꯥꯛꯄ ꯃꯤꯌꯥꯝ ꯈꯨꯗꯤꯡꯃꯛ ꯌꯥꯝꯅ ꯄꯦꯟꯅꯩ ꯍꯔꯥꯎꯅꯩ ꯃꯔꯝꯗꯤ ꯕꯖꯥꯔ ꯑꯇꯣꯞꯄꯗ ꯄꯤꯕ ꯃꯃꯜꯁꯤꯡ ꯑꯗꯨꯒ ꯃꯐꯝ ꯑꯁꯤꯗ ꯃꯥꯔꯀꯦꯠ ꯇꯧꯕꯒꯤ ꯄꯤꯔꯤꯕ ꯃꯃꯜ ꯑꯁꯤꯒ ꯌꯥꯝꯅ ꯈꯦꯠꯅꯩ ꯃꯔꯝ ꯑꯁꯤꯅ ꯂꯥꯛꯂꯤꯕ ꯅꯨꯄꯥ ꯑꯣꯔ ꯅꯨꯄꯤ ꯄꯣꯠ ꯆꯩ ꯇꯤꯛꯄ ꯂꯥꯛꯏꯕꯁꯤꯡ ꯑꯗꯨ ꯌꯥꯝꯅ ꯍꯔꯥꯎꯅꯩ ꯃꯔꯝ ꯑꯁꯤꯅ ꯃꯥꯏ ꯄꯥꯛꯅ ꯆꯠꯊꯔꯤ